ꯑꯩꯅ ꯈ꯭ꯋꯥꯏꯗꯒꯤ ꯄꯥꯝꯖꯅ ꯍꯟꯖꯤꯟ ꯍꯟꯖꯤꯟꯅ ꯄꯥꯈꯤꯕ ꯂꯥꯏꯔꯤꯛ ꯑꯁꯤ ꯍꯔꯤ ꯄꯣꯇꯔꯅꯤ ꯑꯗꯨꯒ ꯐꯤꯂꯝꯗ ꯍꯔꯤ ꯄꯣꯇꯔ ꯑꯁꯤ ꯑꯣꯟꯊꯣꯛꯂꯕꯁꯨ ꯑꯩ ꯌꯦꯡꯈꯔꯦ ꯑꯗꯨꯒ ꯃꯈꯥ ꯇꯥꯅ ꯁꯦꯔꯤꯁ ꯅꯥꯏꯅ ꯄꯨꯊꯣꯔꯛꯂꯒꯁꯨ ꯑꯩ ꯌꯦꯡꯈꯤꯅꯤ